ꯑꯩꯅ ꯈ꯭ꯋꯥꯏ ꯄꯥꯝꯕꯗꯤ ꯑꯩꯈꯣꯏ ꯏꯃꯨꯡ ꯃꯅꯨꯡꯗ ꯑꯩꯈꯣꯏꯅ ꯆꯝꯐꯨꯠꯀꯨꯝꯕ ꯑꯃ ꯐꯨꯠꯄꯤꯔꯒ ꯑꯗꯒꯤ ꯀꯥꯡꯍꯧꯒꯨꯝꯕ ꯑꯃ ꯉꯧꯕꯤꯕ ꯑꯗꯨꯗꯨꯒ ꯍꯔꯥꯎ ꯍꯔꯥꯎ ꯆꯥꯃꯤꯟꯅꯕ ꯑꯗꯨꯃꯥꯏꯅ ꯇꯧꯕꯗꯣ ꯌꯥꯝ ꯄꯥꯝꯃꯦ ꯁꯝꯇꯥꯏꯝꯁ ꯀꯣꯐꯤꯒꯨꯝꯕ ꯁꯦꯝꯕꯤꯕꯗꯣ ꯄꯥꯝꯃꯦ